ꯇ꯭ꯔꯦꯚꯦꯜꯂꯤꯡ ꯇꯧꯕ ꯃꯇꯝꯗ ꯅꯪꯒꯤ ꯃꯔꯨꯞ ꯑꯅꯧꯕ ꯁꯥꯕ ꯍꯥꯏꯗꯤ ꯌꯥꯝ ꯀꯥꯟꯅꯕꯅꯤ ꯃꯔꯨꯞ ꯃꯄꯥꯡ ꯊꯦꯡꯅꯕ ꯃꯔꯨꯞ ꯑꯅꯧꯕ ꯁꯥꯕ ꯍꯥꯏꯕ ꯃꯇꯝꯗ ꯅꯪꯒꯤ ꯃꯥꯏꯟꯗꯁꯨ ꯐ꯭ꯔꯤ ꯌꯥꯝ ꯐ꯭ꯔꯦꯁ ꯑꯣꯏꯕ ꯃꯤ ꯁꯛ ꯈꯪꯅꯕ ꯍꯥꯏꯕ ꯃꯇꯝꯗ ꯃꯤ ꯑꯅꯧꯕ ꯈꯪꯅꯕ ꯍꯥꯏꯕ ꯃꯇꯝꯗ ꯌꯥꯝ ꯅꯪꯉꯤ ꯄꯨꯛꯅꯤꯡꯁꯦ ꯌꯥꯝ ꯍꯔꯥꯎꯕ ꯑꯣꯏꯌꯦ ꯑꯗꯨꯒ ꯃꯥ ꯀꯅꯥꯒꯨꯝꯕ ꯀꯅꯥꯒꯨꯝꯕꯤꯗ ꯅꯪꯅ ꯑꯍꯥꯟꯕ ꯊꯦꯡꯅꯕ ꯈꯣꯠꯅꯕ ꯃꯇꯝ ꯃꯔꯨꯞ ꯃꯄꯥꯡ ꯊꯦꯡꯅꯕ ꯃꯇꯝꯗ ꯌꯥꯝ ꯏꯝꯄꯣꯔꯇꯦꯟ ꯑꯣꯏꯅ ꯑꯩꯈꯣꯏꯅ ꯂꯧꯅꯩ ꯑꯗꯨꯒ ꯃꯣꯏ ꯑꯩꯉꯣꯟꯗ ꯐꯖꯅ ꯇ꯭ꯔꯤꯠ ꯇꯧꯕꯤꯕ ꯃꯣꯏ ꯑꯩꯉꯣꯟꯗ ꯋꯥꯉꯥꯡ ꯁꯉꯥꯡ ꯑꯣꯏꯔꯣ ꯑꯃ ꯑꯣꯏꯔꯣ ꯃꯇꯦꯡ ꯄꯥꯡꯕ ꯑꯣꯏꯔꯣ ꯑꯃ ꯑꯣꯏꯔꯣ ꯑꯗꯨꯝ ꯐꯖꯅ ꯋꯥꯉꯥꯡ ꯁꯉꯥꯡꯗ ꯑꯣꯏꯕ ꯃꯇꯦꯡ ꯄꯥꯡꯕꯤꯔꯗꯤ ꯃꯇꯨꯡ ꯃꯃꯥꯡꯗ ꯃꯣꯏꯅꯁꯨ ꯑꯗꯨꯝ ꯐ꯭ꯔꯦꯟꯂꯤ ꯑꯣꯏꯕ ꯍꯥꯏꯕꯗꯣ ꯃꯣꯏ ꯑꯩꯉꯣꯟꯗꯁꯨ ꯇꯧꯕꯤꯔꯛꯀꯅꯤ ꯑꯗꯨꯒꯤꯅ ꯃꯇꯝ ꯈꯨꯗꯤꯡꯗ ꯑꯅꯧ ꯑꯅꯧꯕ ꯃꯤ ꯐ꯭ꯔꯦꯟ ꯃꯤꯇꯤꯡ ꯃꯤꯠ ꯑꯣꯏꯔꯛꯄ ꯃꯇꯝꯗ ꯅꯈꯣꯏ ꯅꯨꯡꯉꯥꯏꯕꯗꯨ ꯐꯪꯒꯅꯤ